ꯑꯩꯍꯥꯛꯀꯤ ꯁꯤꯖꯤꯟꯅꯔꯤꯕ ꯐꯣꯇꯣꯒ꯭ꯔꯥꯐꯤ ꯑꯁꯤ ꯐꯣꯇꯣꯒ꯭ꯔꯥꯐꯤꯁꯤ ꯌꯥꯝꯅ ꯐꯖꯁꯨ ꯐꯖꯩ ꯑꯗꯨꯒ ꯑꯩꯒꯤ ꯁꯤꯖꯤꯟꯅꯔꯤꯕ ꯃꯑꯣꯡ ꯐꯣꯇꯣꯒ꯭ꯔꯥꯐꯤ ꯑꯁꯤ ꯌꯥꯝꯅ ꯀꯩꯗꯧꯕꯗꯨꯁꯨ ꯀꯩꯗꯧꯗꯦ ꯑꯗꯣ ꯃꯤ ꯑꯇꯩꯒꯁꯨ ꯃꯥꯟꯅꯗꯦ ꯀꯩꯅꯣ ꯍꯥꯏꯔꯀꯥꯟꯗ ꯐꯣꯇꯣꯒ꯭ꯔꯥꯐꯤꯁꯤ ꯃꯥꯏ ꯀꯂꯔꯁꯤ ꯃꯅꯤꯡꯁꯤ ꯐꯖꯅꯁꯨ ꯁꯦꯡꯉꯤ ꯁꯦꯡꯉꯤ ꯑꯗꯨꯕꯨ ꯑꯩꯈꯣꯏꯒꯤ ꯃꯥꯒꯤ ꯁꯦꯡꯕꯁꯤ ꯌꯥꯝ ꯉꯧꯊꯣꯛꯄ ꯈꯣꯠꯄꯁꯨ ꯇꯧꯗꯦ ꯆꯥꯡ ꯑꯃꯗ ꯑꯗꯨꯝ ꯂꯩ ꯑꯇꯣꯞꯄꯒ ꯌꯦꯡꯅꯔꯨꯕ ꯃꯇꯝꯗꯗꯤ ꯑꯩꯒꯤꯅ ꯏꯍꯦꯟ ꯍꯦꯜꯂꯤ